ꯊꯧꯕꯥꯜ ꯖꯤꯜꯂ ꯑꯁꯤꯒꯤ ꯃꯐꯝ ꯑꯗꯨꯒꯤ ꯂꯩꯉꯥꯛ ꯂꯩꯉꯥꯛꯁꯤꯡꯗꯤ ꯑꯍꯥꯟꯕꯗ ꯄꯟꯆꯥꯌꯦꯇꯤ ꯃꯊꯪꯗ ꯃ꯭ꯌꯨꯅꯤꯁꯤꯄꯥꯂꯤꯇꯤ ꯃꯊꯪꯗ ꯁꯕ ꯗꯤꯕꯤꯖꯟ ꯃꯊꯪꯗ ꯑꯦꯝ ꯑꯦꯜ ꯑꯦꯁꯤꯡ ꯂꯩꯔꯦ ꯃꯈꯣꯏꯁꯤꯡ ꯑꯦꯝ ꯑꯦꯜ ꯑꯦꯁꯤꯡꯒꯤ ꯃꯃꯤꯡ ꯈꯔ ꯑꯗꯨꯗꯤ ꯑꯦꯝ ꯑꯦꯜ ꯑꯦ ꯄꯥꯎꯅꯝ ꯕ꯭ꯔꯣꯖꯦꯟ ꯔꯥꯙꯦꯁ꯭ꯌꯥꯝ ꯑꯃꯁꯨꯡ ꯔꯥꯃꯦꯁ꯭ꯋꯣꯔ ꯃꯊꯪꯗ ꯈꯦꯝꯆꯥꯟ ꯑꯁꯤꯅ ꯆꯤꯡꯕ ꯂꯩꯔꯦ ꯃꯈꯣꯏ ꯁꯤꯡ ꯑꯁꯤꯅ ꯑꯩꯈꯣꯏꯒꯤ ꯑꯩꯈꯣꯏꯒꯤ ꯈꯨꯡꯒꯪ ꯁꯤꯡꯗ ꯃꯈꯣꯏꯅ ꯂꯝꯕꯤ ꯁꯣꯔꯣꯛ ꯁ꯭ꯀꯨꯜꯅ ꯆꯤꯡꯕ ꯊꯥꯕ ꯁ꯭ꯀꯨꯜꯅ ꯁ꯭ꯀꯨꯜꯅ ꯆꯤꯡꯕ ꯁꯥꯕ ꯂꯝꯕꯤ ꯁꯣꯔꯣꯛꯇ ꯀꯣꯏꯂꯥ ꯊꯥꯗꯨꯅ ꯃꯤꯌꯥꯝꯕꯨ ꯃꯇꯦꯡ ꯄꯥꯡꯉꯤ ꯑꯃꯁꯨꯡ ꯃꯤꯌꯥꯝꯗ ꯃꯈꯣꯏꯅ ꯃꯇꯦꯡ ꯀꯌꯥ ꯄꯥꯡꯉꯤ ꯋꯥꯇꯔ ꯁꯄ꯭ꯂꯥꯏ ꯑꯗꯒꯤ ꯍꯥꯎꯁꯤꯡ ꯂꯣꯟ ꯄꯤꯕꯤꯗꯨꯅ ꯃꯈꯣꯏꯅ ꯃꯤꯌꯥꯝꯁꯤꯡꯒꯤ ꯃꯇꯦꯡ ꯄꯥꯡꯉꯤ ꯄꯥꯡꯂꯤꯕ ꯃꯇꯦꯡꯁꯤꯡ ꯑꯁꯤ ꯃꯈꯣꯏꯕꯨ ꯑꯩꯈꯣꯏꯅ ꯑꯦꯝ ꯑꯦꯜ ꯑꯦ ꯑꯣꯏꯅ ꯊꯥꯒꯠꯄꯅ ꯃꯔꯝ ꯑꯣꯏꯔꯒ ꯃꯈꯣꯏꯅ ꯑꯩꯈꯣꯏꯕꯨ ꯄꯥꯡꯕꯅꯤ ꯃꯈꯣꯏꯁꯤꯡ ꯑꯁꯤ ꯌꯥꯝꯅ ꯐꯩ ꯐꯔꯤꯕ ꯑꯦꯝ ꯑꯦꯜ ꯑꯦꯁꯤꯡ ꯑꯁꯤꯅ ꯑꯩꯈꯣꯏꯒꯤꯗꯃꯛꯇ ꯂꯦꯞꯄꯤ